ꯍꯧꯈꯤꯕ ꯆꯍꯤꯗ ꯑꯩꯅ ꯊꯦꯡꯅꯈꯤꯕ ꯑꯦꯛꯁꯄꯤꯔꯦꯟ ꯑꯩꯅ ꯊꯦꯡꯅꯈꯤꯕ ꯊꯧꯗꯣꯛ ꯍꯥꯏꯔꯒꯗꯤ ꯍꯧꯈꯤꯕ ꯆꯍꯤꯗ ꯃꯌꯥꯝꯒꯤ ꯂꯧ ꯑꯁꯤ ꯌꯥꯝꯅ ꯀꯟꯅ ꯍꯣꯠꯅꯈꯤ ꯑꯩ ꯏꯁꯥꯃꯛꯁꯨ ꯌꯥꯝꯅ ꯀꯟꯅ ꯂꯧꯁꯤ ꯍꯣꯠꯅꯈꯤ ꯑꯗꯨꯕꯨ ꯂꯧ ꯑꯁꯤ ꯇꯞꯅ ꯇꯞꯅ ꯈꯣꯏꯕꯗꯒꯤ ꯍꯧꯅ ꯃꯤ ꯈꯨꯗꯤꯡꯃꯛꯅ ꯍꯣꯠꯅꯔꯕꯁꯨ ꯃꯤ ꯈꯨꯗꯤꯡꯃꯛꯅ ꯌꯥꯝꯅ ꯀꯟꯅ ꯍꯣꯠꯅꯔꯕꯁꯨ ꯃꯍꯥꯛꯀꯤ ꯂꯧ ꯑꯗꯨ ꯌꯥꯝꯅ ꯐꯕ ꯌꯥꯝꯅ ꯀꯩꯅꯣ ꯌꯥꯝꯅ ꯑꯩꯈꯣꯏꯒꯤ ꯐꯧꯗꯨ ꯌꯥꯝꯅ ꯂꯣꯛꯄ ꯍꯥꯏꯕꯗꯨ ꯑꯣꯏꯈꯤꯗꯦ ꯃꯔꯝ ꯑꯁꯤ ꯀꯔꯤꯒꯤꯅꯣ ꯍꯥꯏꯕ ꯃꯇꯝꯗ ꯂꯧ ꯑꯗꯨ ꯑꯩꯈꯣꯏꯅ ꯁꯨꯕ ꯃꯇꯝꯗ ꯌꯥꯝꯅ ꯑꯩꯈꯣꯏꯗ ꯑꯩꯈꯣꯏꯗ ꯌꯥꯝꯅ ꯀꯟꯅ ꯂꯧ ꯑꯗꯨꯗ ꯂꯦꯕꯔ ꯑꯃꯗꯤ ꯌꯥꯝꯅ ꯀꯟꯅ ꯍꯣꯠꯅꯈꯤꯕ ꯑꯗꯨ ꯌꯥꯝꯅ ꯑꯣꯏꯈꯤꯗꯦ ꯃꯔꯝꯗꯤ ꯑꯩꯈꯣꯏꯒꯤ ꯂꯧ ꯑꯁꯤ ꯂꯧꯁꯤꯡ ꯑꯁꯤ ꯁꯨꯕ ꯃꯇꯝꯗ ꯑꯩꯈꯣꯏꯒꯤ ꯈꯨꯡꯒꯪꯗ ꯑꯩꯈꯣꯏꯒꯤ ꯂꯩꯀꯥꯏꯗ ꯊꯣꯛꯈꯤꯕ ꯊꯧꯗꯣꯛ ꯑꯃꯗꯤ ꯑꯩꯈꯣꯏꯒꯤ ꯁꯔꯀꯥꯔꯒꯤ ꯑꯣꯏꯕ ꯑꯃ ꯊꯧꯗꯣꯛ ꯑꯃ ꯊꯣꯛꯈꯤ ꯔꯤꯂꯤꯖꯟꯒꯤ ꯃꯔꯝꯗ ꯑꯗꯨꯝ ꯑꯃꯗꯤ ꯔꯤꯖꯟ ꯑꯃꯒ ꯑꯃꯒ ꯍꯤꯟꯗꯨ ꯃꯨꯁꯂꯤꯝ ꯍꯤꯟꯗꯨ ꯃꯤꯇꯩ ꯍꯥꯏꯅ ꯑꯗꯨꯒꯤ ꯃꯇꯥꯡꯗ ꯊꯣꯛꯈꯤ ꯃꯔꯝ ꯑꯗꯨꯅ ꯑꯩꯈꯣꯏꯒꯤ ꯂꯧ ꯑꯁꯤ ꯎꯕ ꯃꯇꯝꯗ ꯌꯥꯝꯅ ꯂꯧꯗ

ꯃꯔꯝ ꯑꯁꯤꯅ ꯍꯧꯈꯤꯕ ꯑꯁꯤꯒꯤ ꯍꯧꯈꯤꯕ ꯆꯍꯤ ꯑꯁꯤꯒꯤ ꯊꯧꯗꯣꯛ ꯑꯁꯤ ꯑꯩꯈꯣꯏ ꯏꯁꯥꯃꯛꯇꯁꯨ ꯌꯥꯝꯅ ꯅꯨꯡꯉꯥꯏꯖꯈꯤꯗꯦ ꯃꯔꯝ ꯑꯁꯤꯅ

ꯏꯁꯥꯃꯛꯇ ꯂꯩꯖꯔꯤ